ꯍꯜꯂꯣ

ꯁꯤ ꯇꯦꯛꯁꯤ ꯊꯧꯕ ꯗ꯭ꯔꯥꯏꯚꯔ ꯑꯣꯏꯕꯤꯔꯕꯣ ꯑꯣ ꯑꯗꯣ ꯑꯩ ꯇꯦꯛꯁꯤꯗꯣ ꯕꯨꯛ ꯇꯧꯒꯦ ꯇꯧꯕꯅꯦ ꯃꯣꯔꯦꯗꯒꯤꯅ ꯏꯝꯐꯥꯜ ꯐꯥꯎꯕꯒꯤ ꯌꯥꯒꯗ꯭ꯔꯣ ꯍꯌꯦꯡꯒꯤꯅꯦ ꯕꯨꯛꯁꯤ ꯍꯌꯦꯡꯈꯛꯀꯤꯅꯦ ꯑꯗꯣ ꯅꯣꯡꯃꯗ ꯀꯌꯥꯝ ꯑꯣꯏꯗꯣꯏꯕ ꯄꯩꯁꯥ ꯑꯣ ꯑꯗꯨ ꯈꯔꯗꯤ ꯇꯥꯕꯤꯕ ꯌꯥꯒꯗ꯭ꯔꯣ ꯂꯤꯁꯤꯡ ꯃꯉꯥ ꯍꯥꯏꯗꯣ ꯈꯔꯗꯤ ꯇꯥꯕꯤꯌꯣꯕ ꯂꯤꯁꯤꯡ ꯃꯔꯤ ꯆꯃꯉꯥꯃꯨꯛ ꯑꯣꯏꯍꯟꯕ ꯌꯥꯔꯣꯏꯗ꯭ꯔꯣ ꯑꯣ ꯑꯗꯨꯗꯤ ꯍꯌꯦꯡ ꯁꯣꯏꯗꯕꯤ ꯆꯠꯂꯁꯤ ꯄꯨꯡ ꯑꯗꯨꯝ ꯄꯨꯡ ꯅꯤꯄꯥꯜ ꯑꯗꯨꯃꯥꯏꯅ ꯑꯗꯨꯝ ꯆꯠꯂꯁꯤ ꯎꯝ